ꯄꯣꯛꯇ ꯉꯥꯏꯔꯤꯕ ꯑꯉꯥꯡꯁꯤꯡꯁꯦ ꯃꯥꯒꯤꯗꯃꯛꯇꯗꯤ ꯌꯥꯝꯅ ꯂꯨꯅ ꯅꯥꯟꯅ ꯊꯝꯕꯒꯤꯁꯦ ꯃꯊꯧ ꯌꯥꯝꯅ ꯇꯥꯏ ꯃꯔꯝꯗꯤ ꯍꯨꯖꯤꯛꯀꯤ ꯄꯣꯛꯀꯗꯕ ꯑꯉꯥꯡꯁꯦ ꯑꯈꯣꯏꯒꯤ ꯅꯨꯡꯁꯥ ꯃꯉꯥꯜꯗꯁꯨ ꯌꯥꯝꯅ ꯐꯨꯖꯟꯕꯁꯨ ꯌꯥꯗꯦ ꯑꯗꯨꯒ ꯑꯗꯨꯒ ꯑꯈꯣꯏꯒꯤ ꯀꯥꯡꯁꯨ ꯆꯤꯛꯍꯟꯕ ꯌꯥꯗꯦ ꯑꯗꯣ ꯀꯩ ꯀꯩ ꯇꯧꯒꯗꯕꯅꯣ ꯍꯥꯏ ꯇꯥꯔꯒꯗꯤ ꯑꯈꯣꯏꯅ ꯌꯨꯝꯗ ꯂꯣꯏꯔꯤꯕ ꯁꯥ ꯎ ꯑꯗꯒꯤ ꯍꯨꯏ ꯍꯧꯗꯣꯡꯁꯦ ꯌꯥꯔꯤꯃꯈꯩ ꯂꯥꯞꯅ ꯍꯥꯏꯕꯗꯤ ꯌꯨꯝꯗꯒꯤ ꯃꯄꯥꯟꯃꯛ ꯅꯠꯇ꯭ꯔꯒꯁꯨ ꯑꯈꯣꯏꯒꯤ ꯃꯥꯡꯒꯣꯟꯗ ꯃꯥꯒꯤ ꯃꯐꯝ ꯆꯥꯕ ꯑꯃ ꯊꯝꯕꯤꯕ ꯌꯥꯏ ꯑꯗꯨꯒ ꯅꯨꯡꯇꯤꯖꯥꯒꯤꯁꯨ ꯑꯈꯣꯏꯅ ꯋꯥꯏ ꯇꯩꯕ ꯑꯃ ꯃꯊꯧ ꯇꯥꯏ ꯑꯗꯒꯤ ꯊꯣꯡ ꯊꯣꯡꯅꯥꯎꯁꯨ ꯃꯔꯛ ꯃꯔꯛꯇ ꯍꯥꯡꯗꯣꯛꯄꯤꯒꯗꯕꯅꯤ ꯃꯔꯛ ꯃꯔꯛꯇꯁꯨ ꯅꯨꯡꯁꯥ ꯃꯉꯥꯜ ꯆꯪꯍꯟꯗꯕ ꯌꯥꯗꯦ ꯑꯗꯨꯕꯨ ꯑꯩꯈꯣꯏꯒꯤ ꯅꯨ ꯅ ꯅꯨꯡꯗꯥꯡ ꯑꯣꯏꯔꯛꯄ ꯃꯇꯝꯗꯗꯤ ꯄꯤꯛꯏꯕ ꯑꯉꯥꯡꯗꯨ ꯍꯨꯖꯤꯛ ꯍꯥꯏꯗꯤ ꯑꯗꯨꯝ ꯃꯆꯦꯠ ꯑꯃꯈꯣ ꯃꯇꯝꯗ ꯅꯨꯡꯉꯥꯏꯇꯦ ꯑꯗꯨꯅ ꯑꯈꯣꯏꯒꯤ ꯀꯥꯡ ꯀꯥꯡꯒꯟꯒꯨꯝꯕꯁꯦ ꯈꯟꯕꯁꯨ ꯃꯊꯧ ꯇꯥꯏ ꯑꯗꯨꯒ ꯀꯥꯡꯒꯟꯁꯦ ꯀꯥꯡꯒꯟꯕꯨꯗꯤ ꯊꯥꯕꯤꯔꯅꯤ ꯑꯗꯨꯒ ꯀꯥꯡ ꯍꯤꯗꯥꯛ ꯑꯩꯈꯣꯏꯒꯤ ꯊꯥꯕ ꯃꯇꯝꯗ ꯑꯉꯥꯡꯗꯗꯤ ꯄꯤꯛꯏꯕꯅꯤꯅ ꯍꯣꯗꯣꯛ ꯍꯣꯟꯖꯟꯕ ꯈꯣꯠꯄꯗꯗꯤ ꯌꯥꯝꯅ ꯑꯐꯕꯗꯨ ꯑꯣꯏꯗꯕꯅꯤꯅ ꯂꯥꯞꯅ ꯊꯥꯕꯤꯔꯅꯤ ꯑꯗꯨꯒꯤ ꯑꯗꯨꯒ ꯑꯈꯣꯏꯒꯤ ꯑꯉꯥꯡꯁꯤꯅ ꯍꯤꯞꯀꯗꯧꯔꯤꯕ ꯃꯥꯏ ꯃꯐꯝꯁꯤꯡꯖꯤꯁꯨ ꯅꯨꯡꯇꯤꯖꯥꯒꯤ ꯁꯦꯡꯇꯣꯛꯄꯤꯕ ꯑꯃꯁꯨꯡ ꯂꯨꯅ ꯅꯥꯟ ꯊꯝꯕ ꯑꯃ ꯃꯊꯧ ꯇꯥꯏ ꯑꯗꯨꯒ ꯑꯈꯣꯏꯒꯤ ꯑꯉꯥꯡꯁꯦ ꯆꯥꯕ ꯊꯛꯄ ꯈꯒꯒ ꯍꯩꯔꯛꯄ ꯇꯥꯔꯒꯗꯤ ꯑꯈꯣꯏꯒꯤ ꯌꯥꯝꯅ ꯅꯥꯟꯅ ꯍꯥꯏꯗꯤ ꯏꯁꯤꯡ ꯑꯁꯥꯕꯅ ꯐꯨꯠꯇꯣꯛꯄꯤꯗꯅ ꯈꯣꯠꯇꯅ ꯄꯤꯖꯕ ꯈꯣꯠꯄ ꯌꯥꯏ ꯑꯗꯨꯒ ꯑꯈꯣꯏꯒꯤ ꯌꯥꯔꯕꯗ ꯑꯈꯣꯏꯒꯤ ꯑꯉꯥꯡꯒꯤ ꯈꯣꯡꯆꯨꯞ ꯊꯛꯅꯕꯒꯤ ꯁꯪꯒꯣꯝ ꯊꯛꯅꯕꯒꯤ ꯕꯣꯇꯜꯁꯦ ꯍꯥꯄꯝꯗꯥꯏꯗ ꯑꯩꯈꯣꯏ ꯁꯪꯒꯣꯝ ꯍꯥꯄꯝꯗꯥꯏꯗ ꯌꯥꯔꯤꯃꯈꯩ ꯑꯩꯈꯣꯏꯒꯤ ꯏꯁꯤꯡ ꯑꯁꯥꯕꯗ ꯍꯥꯟꯅ ꯐꯖꯅ ꯐꯨꯠꯇꯣꯛꯄꯤꯕ ꯑꯗꯨꯒ ꯊꯝꯕꯗꯨꯁꯨ ꯐꯖꯅ ꯑꯀꯣꯛꯄ ꯃꯐꯝ ꯑꯅꯥꯟꯕ ꯃꯐꯝꯗ ꯊꯝꯕꯤꯔꯒꯗꯤ ꯍꯦꯟꯅ ꯑꯉꯥꯡꯗꯁꯨ ꯁꯤꯒꯤ ꯂꯩꯅꯥ ꯇꯤꯟꯅꯥꯒꯤ ꯆꯥꯡꯁꯤꯒꯤ ꯍꯦꯟꯅ ꯍꯩꯗꯤ ꯍꯟꯊꯒꯅꯤ ꯍꯥꯏꯅ ꯍꯥꯏꯖꯅꯤꯡꯏ